ꯑꯔꯤꯕ ꯂꯥꯏꯔꯤꯛ ꯂꯩꯕꯒꯤ ꯄꯥꯝꯖꯕ ꯂꯩ ꯗꯥꯛꯇꯔ ꯀꯃꯜꯒꯤ ꯎꯔꯤꯔꯩ ꯃꯥꯗꯕꯤ ꯃꯥꯒꯤ ꯏꯔꯤꯕ ꯂꯥꯏꯔꯤꯛ ꯑꯁꯤ ꯃꯌꯥꯝꯒ ꯈꯣꯟꯊꯣꯛ ꯃꯥꯟꯅꯗꯕ ꯅꯨꯡꯒꯤ ꯑꯣꯏꯕ ꯐꯖꯕ ꯀꯌꯥ ꯑꯃ ꯌꯥꯎꯏ ꯑꯗꯨꯅ ꯗꯥꯛꯇꯔ ꯀꯃꯜꯒꯤ ꯎꯔꯤꯔꯩ ꯃꯥꯗꯕꯤꯅ ꯃꯃꯤꯡ ꯆꯠꯂꯤꯕꯅꯤ ꯗꯥꯛꯇꯔ ꯀꯃꯜꯒꯤ ꯂꯥꯏꯔꯤꯛꯇꯨꯅ ꯃꯐꯝ ꯈꯨꯅꯃꯛꯇ ꯁꯤꯟꯕ ꯊꯨꯡꯅ ꯃꯌꯥꯝ ꯄꯨꯝꯅ ꯄꯥꯝꯅꯗꯅ ꯂꯣꯏꯅ ꯄꯥꯅꯔꯤꯕꯅꯤ